ꯑꯩꯅ ꯃꯄꯥꯟꯗ ꯁꯥꯟꯅꯕ ꯄꯥꯝꯕ ꯍꯥꯏꯔꯒꯗꯤ ꯐꯨꯠꯕꯣꯜꯁꯤꯅꯤ ꯑꯩꯈꯣꯏ ꯏꯃꯥꯟꯅꯕꯁꯤꯡꯒ ꯑꯌꯨꯛꯇ ꯍꯧꯒꯠꯂꯒ ꯐꯨꯠꯕꯣꯜ ꯁꯥꯟꯅꯁꯦꯅ ꯍꯧꯒꯠꯅꯔꯒ ꯑꯩꯈꯣꯏꯒꯤ ꯈꯨꯟꯒꯤ ꯂꯝꯄꯥꯛꯇ ꯆꯠꯂꯒ ꯐꯨꯠꯕꯣꯜ ꯁꯥꯟꯅꯩ ꯑꯩꯈꯣꯏ ꯁꯥꯟꯅꯕ ꯃꯇꯝꯗ ꯁꯨꯝ ꯁꯥꯎꯅꯕ ꯈꯣꯠꯅꯕꯁꯨ ꯌꯥꯎꯋꯤ ꯐꯨꯠꯕꯣꯜ ꯁꯥꯟꯅꯕꯅꯤꯅ ꯋꯥꯕ ꯀꯧꯕꯅꯤꯅ ꯑꯗꯒꯤ ꯑꯩ ꯋꯥꯔꯦ ꯍꯥꯏꯔꯁꯨ ꯁꯤꯟꯗꯣꯛꯑꯒ ꯑꯩꯈꯣꯏ ꯏꯃꯥꯟꯅꯕꯁꯤꯡ ꯑꯇꯩ ꯑꯗꯨꯝ ꯑꯩꯒꯤ ꯃꯍꯨꯠ ꯊꯣꯛꯍꯜꯂꯒ ꯑꯗꯨꯝ ꯁꯥꯟꯅꯕꯁꯨ ꯌꯥꯎꯋꯤ ꯑꯗꯒꯤ ꯒꯣꯜ ꯃꯁꯤꯡ ꯑꯩꯈꯣꯏ ꯑꯗꯨꯝ ꯁꯥꯟꯅꯕꯗ ꯄꯩꯁꯥ ꯀꯩꯀꯥ ꯑꯗꯨꯝ ꯁꯥꯟꯅꯕꯁꯨ ꯌꯥꯎꯋꯤ ꯑꯗ ꯉꯝꯃꯒ ꯑꯩꯈꯣꯏ ꯑꯗꯨꯝ ꯄꯨꯜꯂꯒ ꯆꯥꯛ ꯆꯥꯃꯤꯟꯅꯕ ꯈꯣꯠꯅꯕ ꯑꯗꯨꯝ ꯇꯧꯋꯤ ꯑꯩꯅ ꯄꯥꯝ ꯑꯩꯅ ꯐꯨꯠꯕꯣꯜ ꯁꯥꯟꯅꯕ ꯄꯥꯝꯂꯤꯕꯒꯤ ꯃꯔꯝꯗꯤ ꯐꯨꯠꯕꯣꯜꯁꯤ ꯑꯩꯈꯣꯏꯅ ꯁꯨꯝ ꯊꯣꯛꯄꯗ ꯍꯛꯆꯥꯡ ꯁꯥꯖꯦꯟꯁꯨ ꯑꯣꯏꯕ ꯑꯗꯒꯤ ꯋꯥꯈꯜꯁꯨ ꯅꯨꯡꯉꯥꯏꯕ ꯏꯃꯥꯟꯅꯕꯁꯤꯡ ꯄꯨꯜꯂꯒ ꯄꯨꯟꯅ ꯁꯥꯟꯅꯕꯗꯁꯨ ꯌꯥꯝꯅ ꯅꯨꯡꯉꯥꯏꯕ ꯒꯦꯝ ꯑꯃꯅꯤ ꯑꯗꯨꯅ ꯑꯩ ꯐꯨꯠꯕꯣꯜ ꯑꯁꯤ ꯄꯥꯝꯖꯕꯅꯤ ꯑꯩꯈꯣꯏ ꯏꯃꯥꯟꯅꯕꯁꯤꯡ ꯑꯗꯨꯝ ꯆꯠꯄ ꯃꯇꯝꯗ ꯋꯥꯔꯤ ꯋꯥꯇꯥꯏ ꯁꯥꯔꯒ ꯑꯗꯨꯝ ꯆꯠꯄꯗ ꯈꯣꯠꯄꯗ ꯐꯨꯠꯕꯣꯜꯒꯤ ꯃꯔꯝꯗ ꯑꯗꯨꯝ ꯋꯥꯔꯤ ꯁꯥꯔꯒ ꯆꯠꯄꯗ ꯈꯣꯠꯄꯗ ꯑꯗꯨꯝ ꯑꯗꯒꯤ ꯐꯨꯠꯕꯣꯜ ꯁꯥꯟꯅꯔꯤꯉꯩ ꯃꯅꯨꯡꯗ ꯁꯨꯝ ꯑꯩꯈꯣꯏꯅ ꯏꯃꯥꯟꯅꯕꯁꯤꯡꯅ ꯐꯥꯎꯜ ꯇꯧꯔꯛꯄ ꯈꯣꯠꯂꯛꯄꯗ ꯑꯗꯨꯝ ꯁꯥꯎꯕ ꯈꯣꯠꯞꯁꯤꯡꯗꯨꯁꯨ ꯑꯗꯨꯝ ꯑꯩꯈꯣꯏ ꯑꯗꯨꯝ ꯂꯣꯏꯔꯒ ꯂꯣꯏꯕ ꯃꯇꯝꯗ ꯑꯗꯨꯝ ꯍꯥꯏꯗꯤ ꯆꯝꯊꯣꯛꯅꯩ ꯑꯗꯒꯤ ꯁꯤ ꯍꯥꯏꯔꯒ ꯑꯗꯨꯝ ꯂꯣꯏꯁꯤꯟꯅꯖꯔꯒꯦ